ꯚꯥꯔꯠꯀꯤ ꯈ꯭ꯋꯥꯏꯗꯒꯤ ꯃꯃꯤꯡ ꯆꯠꯄ ꯃꯁꯥꯟꯅ ꯈꯔ ꯑꯗꯨꯗꯤ ꯀ꯭ꯔꯤꯛꯀꯦꯠ ꯐꯨꯠꯕꯣꯜ ꯕꯣꯛꯁꯤꯡ ꯋꯦꯠꯂꯤꯐꯇꯤꯡ ꯑꯁꯤꯅꯆꯤꯡꯕꯅꯤ ꯑꯗꯨꯒ ꯚꯥꯔꯠꯀꯤ ꯈ꯭ꯋꯥꯏꯗꯒꯤ ꯃꯃꯤꯡ ꯆꯠꯄ ꯁꯥꯟꯅꯔꯣꯏꯁꯤꯡ ꯈꯔ ꯍꯥꯏꯖꯔꯕꯗ ꯀ꯭ꯔꯤꯛꯀꯦꯠꯇ ꯍꯥꯏꯔꯒꯅ ꯈꯣꯂꯤ ꯙꯣꯅꯤ ꯁꯆꯤꯟ ꯇꯦꯟꯗꯨꯜꯀꯔ ꯐꯨꯠꯕꯣꯜꯗ ꯁꯨꯅꯤꯜ ꯁꯦꯇ꯭ꯔꯤ ꯕꯣꯛꯁꯤꯡꯗ ꯃꯦꯔꯤ ꯀꯣꯝ ꯗꯤꯡꯀꯨ ꯋꯦꯠꯂꯤꯐꯇꯤꯡꯗ ꯃꯤꯔꯥꯕꯥꯏ ꯆꯅꯨ ꯃꯤꯔꯥꯕꯥꯏ ꯆꯅꯨ ꯑꯁꯤ ꯍꯧꯈꯤꯕ ꯑꯣꯂꯦꯝꯄꯤꯛ ꯃꯁꯥꯟꯅꯗ ꯕ꯭ꯔꯣꯟꯁ ꯃꯦꯗꯜꯁ ꯐꯪꯗꯨꯅ ꯑꯩꯈꯣꯏꯒꯤ ꯚꯥꯔꯠꯀꯤ ꯃꯤꯡꯆꯠ ꯄꯨꯔꯛꯈꯤꯕ ꯃꯁꯥꯟꯅ ꯁꯥꯟꯅꯈꯤꯕ ꯅꯨꯄꯤ ꯑꯗꯨꯅꯤ